ꯁꯥꯟꯅꯕꯒꯤ ꯏꯁꯇꯦꯗꯤꯌꯝ ꯑꯁꯤ ꯈꯨꯃꯟ ꯂꯝꯄꯥꯛꯇ ꯄꯥꯡꯊꯣꯛꯏ ꯄꯥꯡꯊꯣꯛꯄ ꯑꯁꯤꯗ ꯃꯔꯨ ꯑꯣꯏꯅ ꯚꯤ ꯑꯥꯏ ꯄꯤ ꯁꯤꯡ ꯑꯃꯁꯨꯡ ꯃꯈꯣꯏꯒꯤ ꯂꯥꯛꯃꯤꯟꯅꯕ ꯑꯃꯁꯨꯡ ꯃꯅꯤꯄꯨꯔꯒꯤ ꯁꯤ ꯑꯦꯝ ꯑꯃꯗꯤ ꯚꯤ ꯑꯥꯏ ꯄꯤꯁꯤꯡ ꯀꯌꯥꯅ ꯁꯔꯨꯛ ꯌꯥꯏ ꯑꯃꯁꯨꯡ ꯁꯥꯟꯅꯕ ꯈꯣꯠꯅꯕ ꯑꯁꯤꯗ ꯑꯩꯈꯣꯏꯒꯤ ꯇ꯭ꯔꯣꯐꯤ ꯑꯁꯤ ꯃꯥꯒꯤ ꯃꯥꯒꯤ ꯃꯁꯥꯟꯅ ꯃꯁꯥꯟꯅꯗꯨꯒꯤ ꯃꯇꯨꯡ ꯏꯟꯅ ꯇ꯭ꯔꯣꯐꯤ ꯑꯁꯤ ꯑꯗꯨꯝ ꯄꯤꯛꯄ ꯆꯥꯎꯕ ꯑꯗꯨꯝ ꯈꯔ ꯂꯩ ꯑꯃꯁꯨꯡ ꯑꯩꯈꯣꯏꯒꯤ ꯂꯩꯀꯥꯏꯒꯤ ꯑꯣꯏꯅ ꯍꯧꯗꯣꯛꯄ ꯁꯥꯟꯅꯕ ꯃꯇꯝꯗꯗꯤ ꯑꯩꯈꯣꯏꯒꯤ ꯇꯣꯉꯥꯟꯕ ꯏꯁꯇꯦꯗꯤꯌꯝ ꯑꯃ ꯂꯩꯖꯩ ꯀꯣꯗꯣꯝꯄꯣꯛꯄꯤ ꯏꯁꯇꯦꯗꯤꯌꯝ ꯍꯥꯏꯅ ꯑꯁꯤꯗ ꯄꯥꯡꯊꯣꯛꯄ ꯃꯇꯝꯗꯅ ꯂꯩꯀꯥꯏꯒꯤ ꯑꯃꯁꯨꯡ ꯃꯔꯨꯞ ꯃꯄꯥꯡꯁꯤꯡ ꯂꯥꯛꯇꯨꯅ ꯃꯤꯠꯌꯦꯡ ꯇꯥꯃꯤꯟꯅꯩ ꯂꯩꯀꯥꯏꯒꯤ ꯑꯃꯁꯨꯡ ꯚꯤ ꯑꯥꯏ ꯄꯤꯁꯤꯡꯒꯤ